ꯑꯩꯈꯣꯏ ꯀꯛꯆꯤꯡ ꯖꯤꯂꯥꯒꯤ ꯂꯩꯉꯥꯛꯅ ꯑꯩꯈꯣꯏꯗ ꯀꯥꯟꯅꯕ ꯃꯌꯥꯝ ꯑꯃ ꯄꯤꯔꯤ ꯑꯩꯈꯣꯏꯒꯤ ꯀꯛꯆꯤꯡ ꯒꯥꯔꯗꯦꯁꯟ ꯍꯥꯏꯕꯗ ꯀꯛꯆꯤꯡꯒꯤ ꯇꯨꯔꯤꯁ ꯁꯦꯟꯇꯔ ꯀꯛꯆꯤꯡ ꯒꯥꯔꯗꯦꯟꯗ ꯑꯇꯣꯞꯄ ꯃꯐꯝ ꯃꯐꯝ ꯃꯌꯥꯝꯗꯒꯤ ꯂꯥꯛꯇꯨꯅ ꯃꯁꯤꯗ ꯀꯛꯆꯤꯡꯕꯨ ꯆꯥꯎꯈꯠꯍꯟꯅꯕꯗ ꯃꯇꯦꯡ ꯄꯥꯡꯉꯤ ꯑꯗꯨꯒ ꯀꯛꯆꯤꯡꯒꯤ ꯂꯩꯉꯥꯛꯅꯁꯨ ꯀꯛꯆꯤꯡꯒꯤ ꯖꯤꯂꯥꯁꯤꯡ ꯑꯁꯤꯗ ꯆꯠꯊꯣꯛ ꯆꯠꯁꯤꯟ ꯅꯨꯡꯉꯥꯏꯅꯕꯒꯤꯗꯃꯛꯇ ꯂꯝꯕꯤ ꯊꯣꯡꯒꯤ ꯃꯇꯥꯡꯗꯁꯨ ꯃꯥꯅ ꯈꯨꯗꯣꯡꯆꯥꯕ ꯑꯐꯕ ꯃꯌꯥꯝ ꯑꯃ ꯄꯤꯔꯤ